ꯀ꯭ꯔꯣꯞ ꯏꯟꯁꯨꯔꯦꯟꯁ ꯍꯥꯏꯕꯁꯤ ꯑꯗꯨꯛꯀꯤ ꯃꯇꯤꯛ ꯂꯧꯃꯤꯁꯤꯡꯗ ꯀꯥꯟꯅꯕ ꯄꯤꯕ ꯏꯟꯁꯨꯔꯦꯟꯁ ꯃꯈꯜ ꯑꯃ ꯈꯛꯇꯅꯤ ꯀ꯭ꯔꯣꯞ ꯏꯟꯁꯨꯔꯦꯟꯁ ꯀꯥꯟꯅꯔꯤꯕꯗꯤ ꯑꯩꯅ ꯀꯔꯤꯒꯨꯝꯕ ꯂꯧ ꯄꯔꯤ ꯑꯃꯗ ꯐꯧ ꯅꯠꯇ꯭ꯔꯒ ꯒꯦꯍꯨ ꯊꯥꯔꯦ ꯑꯗꯨꯒ ꯍꯥꯏꯔꯤꯕ ꯑꯗꯨ ꯀꯔꯤꯒꯨꯝꯕ ꯃꯇꯝꯗ ꯅꯣꯡ ꯆꯨꯃꯟꯕꯅ ꯅꯠꯇ꯭ꯔꯒ ꯅꯣꯡꯂꯩ ꯅꯨꯡꯁꯤꯠꯅ ꯅꯠꯇ꯭ꯔꯒ ꯏꯁꯤꯡ ꯏꯆꯥꯎ ꯅꯦꯆꯔꯦꯜ ꯀꯦꯂꯥꯃꯤꯇꯤꯁ ꯊꯣꯛꯂꯛꯇꯨꯅ ꯍꯥꯏꯔꯤꯕ ꯂꯧ ꯄꯔꯤ ꯑꯃꯗꯣ ꯄꯨꯡꯃꯥꯡ ꯃꯥꯡꯍꯟꯈꯤꯕ ꯌꯥꯏ ꯂꯧꯃꯤꯅ ꯋꯥꯅ ꯍꯣꯠꯅꯔꯤꯕ ꯑꯗꯣ ꯃꯍꯩ ꯆꯥꯍꯧꯗꯕ ꯌꯥꯏ ꯍꯥꯏꯔꯤꯕ ꯂꯧꯃꯤꯒꯤ ꯑꯋꯥꯕꯁꯤ ꯀꯣꯛꯅꯕꯒꯤꯗꯃꯛꯇ ꯑꯩꯅ ꯀ꯭ꯔꯣꯞ ꯏꯟꯁꯨꯔꯦꯟꯁ ꯑꯁꯤ ꯌꯥꯎꯕꯤꯕ ꯇꯥꯔꯒꯗꯤ ꯍꯥꯏꯕꯗꯤ ꯑꯩꯒꯤ ꯂꯧ ꯄꯔꯤ ꯑꯃ ꯂꯩ ꯑꯗꯨ ꯊꯥꯒꯤ ꯅꯠꯇ꯭ꯔꯒ ꯆꯍꯤꯒꯤ ꯄꯩꯁꯥ ꯄꯩꯁꯥ ꯈꯔ ꯊꯤꯕꯤꯔꯒ ꯏꯟꯁꯨꯔꯦꯟꯁ ꯑꯁꯤ ꯌꯥꯎꯕꯤꯕ ꯇꯥꯔꯒꯗꯤ ꯑꯩꯒꯤ ꯏꯀꯪ ꯊꯣꯛꯄꯗꯒꯤ ꯅꯠꯇ꯭ꯔꯒ ꯏꯆꯥꯎ ꯊꯣꯛꯄꯗꯒꯤ ꯑꯩꯒꯤ ꯍꯣꯠꯅꯖꯃꯟ ꯈꯔꯇ ꯑꯣꯏꯔꯒꯁꯨ ꯏꯟꯁꯨꯔꯦꯟꯁ ꯑꯗꯨꯒꯤ ꯀꯝꯄꯅꯤ ꯑꯗꯨꯅ ꯂꯧꯃꯤ ꯑꯗꯨꯗ ꯄꯤꯔꯛꯀꯅꯤ ꯃꯁꯤ ꯑꯣꯏꯔꯕꯗꯤ ꯂꯧꯃꯤ ꯑꯗꯨ ꯈꯔꯇ ꯑꯣꯏꯔꯁꯨ ꯁꯥꯐꯒꯅꯤ ꯍꯥꯏꯔꯤꯕ ꯀ꯭ꯔꯣꯞ ꯏꯟꯁꯨꯔꯦꯟꯁ ꯍꯥꯏꯕꯁꯦ ꯑꯩꯉꯣꯟꯗ ꯑꯩꯈꯣꯏꯒꯤ ꯂꯩꯀꯥꯏꯒꯤ ꯑꯍꯟ ꯑꯃꯈꯛꯇꯪꯅ ꯃꯥꯁꯨ ꯏꯟꯁꯨꯔꯦꯟꯁ ꯑꯁꯤ ꯌꯥꯎꯕꯗꯒꯤ ꯀꯥꯟꯅꯕ ꯑꯗꯨ ꯑꯩꯉꯣꯟꯗ ꯍꯥꯏꯕꯤꯔꯛꯄꯅꯤ ꯍꯥꯏꯔꯤꯕ ꯏꯟꯁꯨꯔꯦꯟꯁ ꯑꯁꯤ ꯌꯥꯎꯒꯦ ꯍꯥꯏꯔꯒꯗꯤ ꯑꯩꯅ ꯃꯥꯒ ꯇꯥꯟꯅꯔꯒ ꯑꯦꯖꯦꯟ ꯑꯃꯒꯤ ꯊ꯭ꯔꯨꯗ ꯌꯥꯎꯒꯗꯕꯅꯤ